ꯑꯩꯈꯣꯏꯒꯤ ꯃꯅꯥꯛ ꯅꯛꯄꯗ ꯀꯤꯠ ꯁꯦꯟꯇꯔ ꯀꯌꯥꯔ ꯑꯃ ꯂꯩ ꯃꯐꯝꯗꯨꯗ ꯑꯩ ꯅꯨꯡꯇꯤꯖꯥꯏꯒꯤ ꯑꯗꯨꯝ ꯆꯠꯂꯤ ꯀꯔꯤ ꯃꯔꯝꯒꯤ ꯆꯠꯂꯤꯅꯣ ꯍꯥꯏꯕ ꯇꯥꯔꯒꯗꯤ ꯃꯐꯝꯗꯨꯗ ꯂꯩꯔꯤꯕ ꯑꯉꯥꯡꯁꯤꯡ ꯍꯥꯏꯗꯤ ꯄ꯭ꯔꯤ ꯅꯁꯔꯤ ꯅꯁꯔꯤ ꯀꯦꯖꯤ ꯀꯦꯖꯤ ꯋꯥꯟ ꯑꯗꯨꯒꯨꯝꯕ ꯅꯁꯔꯤ ꯀꯌꯥꯃꯨꯛꯀꯤ ꯑꯉꯥꯡ ꯀꯌꯥꯃꯨꯛ ꯂꯩ ꯃꯈꯣꯏꯁꯤꯡꯗꯣ ꯑꯩꯅ ꯌꯥꯝꯅ ꯅꯨꯡꯁꯤ ꯑꯩꯒꯤ ꯑꯣꯏꯅꯗꯤ ꯑꯉꯥꯡ ꯂꯨꯅ ꯇꯧꯕꯁꯦ ꯌꯥꯝ ꯄꯥꯝꯃꯤ ꯌꯥꯝ ꯅꯨꯡꯁꯤꯖꯩ ꯃꯔꯝꯗꯨꯅ ꯑꯩ ꯅꯨꯡꯇꯤꯖꯥꯏꯒꯤ ꯑꯗꯨꯝ ꯆꯠꯂꯤ ꯃꯣꯏꯅ ꯁꯥꯟꯅꯔꯤꯕ ꯃꯑꯣꯡ ꯃꯇꯧ ꯃꯣꯏ ꯃꯌꯥꯝ ꯄꯨꯜꯂꯒ ꯁꯥꯟꯅꯕ ꯑꯗꯨꯒꯨꯝꯕꯁꯦ ꯌꯦꯡꯕ ꯌꯥꯝꯅ ꯄꯥꯝꯖꯩ ꯑꯩ ꯏꯁꯥꯃꯛꯁꯨ ꯃꯐꯝꯗꯨꯗ ꯃꯈꯣꯏꯒ ꯂꯣꯏꯅꯅ ꯑꯣꯖꯥ ꯑꯣꯏꯗꯨꯅ ꯃꯣꯏꯗ ꯇꯥꯛꯄꯤ ꯇꯝꯕꯤꯕ ꯑꯗꯨꯒꯨꯝꯕ ꯇꯧꯕꯁꯨ ꯌꯥꯝꯅ ꯄꯥꯝꯖꯩ ꯃꯔꯝ ꯑꯁꯤꯅ ꯑꯩ ꯅꯨꯡꯇꯤꯖꯥꯏꯒꯤ ꯃꯈꯣꯏꯒꯤ ꯀꯤꯠ ꯁꯦꯟꯇꯔ ꯀꯤꯌꯥꯔ ꯑꯣꯏꯕ ꯃꯐꯝꯗꯨꯗ ꯑꯩ ꯑꯗꯨꯝ ꯆꯠꯂꯤ